ꯄꯥꯎꯗ

ꯆꯥꯗꯕꯁꯤꯡ ꯃꯇꯤꯛ ꯆꯥꯅ ꯎꯠꯇꯦ ꯃꯔꯝꯗꯤ ꯑꯩꯈꯣꯏꯒꯤ ꯂꯝꯕꯤ ꯊꯣꯡ ꯐꯠꯇꯕ ꯏꯔꯝ ꯅꯂꯥ ꯂꯩꯇꯕ ꯑꯁꯤꯅ ꯆꯤꯡꯕ ꯄꯥꯎꯗ ꯂꯣꯏꯅ ꯑꯩꯈꯣꯏꯅ ꯎꯠꯂꯦ ꯃꯔꯝ ꯑꯗꯨꯅ ꯑꯩꯈꯣꯏꯅ ꯈꯨꯗꯣꯡ ꯆꯥꯗꯕꯗꯒꯤ ꯑꯩꯈꯣꯏꯅ ꯈꯨꯗꯣꯡ ꯆꯥꯅꯕꯒꯤꯗꯃꯛꯇ ꯎꯠꯄꯅꯤ